ꯏꯆꯦ ꯀꯨꯟꯖꯦꯁꯣꯔꯤ ꯑꯣ ꯑꯩ ꯕꯤꯗ꯭ꯌꯥꯂꯛꯁꯃꯤꯅꯦ ꯑꯣ ꯁꯦꯚ ꯇꯧꯗꯕꯩ ꯑꯣꯏꯔꯝꯃꯅꯤ ꯉꯔꯥꯡ ꯅꯣꯏꯗꯩ ꯀꯩꯅꯣ ꯌꯦꯟꯗꯦꯝ ꯈꯔ ꯊꯤꯜꯂꯛꯑꯝꯕꯗꯨ ꯌꯥꯝ ꯍꯥꯎꯋꯦ ꯑꯗꯨꯕꯨ ꯀꯩꯅꯣ ꯍꯧꯔꯤꯕ꯭ꯔꯣ ꯑꯣ ꯌꯥꯝ ꯃꯀꯥꯁꯨ ꯌꯥꯝ ꯐꯖꯩ ꯑꯗꯣ ꯆꯥꯔꯨꯀꯥꯟꯗ ꯍꯥꯎꯁꯨ ꯌꯥꯝ ꯍꯥꯎꯔꯝꯃꯦ ꯑꯗꯨꯏ ꯍꯪꯉꯛꯏꯅꯦ ꯑꯗꯨ ꯑꯩꯁꯨ ꯑꯗꯨꯝ ꯏꯟꯖꯥꯡ ꯅꯥꯄꯤ ꯈꯔ ꯊꯥꯔꯤ ꯀꯣꯕꯤ ꯒꯥꯡ ꯑꯗꯒꯤ ꯈꯥꯃꯦꯟ ꯍꯋꯥꯏ ꯊꯔꯥꯛ ꯀꯥꯡ ꯈꯔ ꯊꯥꯔꯤ ꯑꯗꯨ ꯍꯧꯖꯤꯛ ꯃꯄꯨꯡ ꯐꯥꯗ꯭ꯔꯤ ꯈꯔ ꯍꯌꯦꯡ ꯐꯖꯅ ꯃꯍꯩ ꯄꯥꯜꯂꯀꯥꯟꯗ ꯏꯆꯦ ꯍꯣꯏꯗꯁꯨ ꯑꯗꯨꯝ ꯆꯔꯥ ꯑꯃ ꯄꯤꯔꯛꯀꯦꯅ ꯍꯥꯏꯒꯦ ꯇꯧꯔꯛꯏꯅꯦ ꯌꯥꯎꯗꯦ ꯑꯗꯨꯅꯦ ꯑꯩꯅ ꯍꯥꯎꯋꯦ ꯍꯥꯏꯁꯤ ꯏꯔꯣꯜꯂꯒ ꯆꯥꯕ ꯑꯪ ꯎꯝ

ꯑꯩꯈꯣꯏ ꯃꯅꯤꯡꯗ ꯊꯥꯕꯅꯦ ꯃꯇꯦꯛ ꯍꯤꯡꯒꯣꯜ ꯑꯦ ꯂꯝ ꯑꯍꯥꯡꯕ ꯃꯇꯦꯛ ꯈꯤꯇꯪ ꯈꯛ ꯂꯩꯕꯗꯨꯗ ꯊꯥꯕ ꯌꯦꯟꯗꯦꯝꯒꯁꯨ ꯍꯧꯔꯝꯃꯦ ꯑꯩꯈꯣꯏꯗꯣ ꯑꯗꯣ ꯃꯃꯥꯡꯗ ꯀꯔꯤ ꯀꯔꯤ ꯄꯣꯠꯆꯩ ꯈꯔ ꯊꯝꯖꯤꯟꯅꯕꯗꯨꯗꯩ ꯌꯦꯟꯗꯦꯝꯒꯥꯗꯨꯗꯤ ꯅꯟꯖꯟꯗꯅ ꯁꯤꯈꯔꯦ ꯌꯦꯟꯗꯦꯝ ꯉꯩꯗꯨꯗꯤ ꯍꯧꯋꯣ ꯌꯥꯗꯔꯦ ꯍꯧꯋꯣ ꯌꯥꯗꯔꯦꯕ ꯃꯀꯥ ꯑꯗꯨꯒꯤ ꯀꯩꯅꯣ ꯍꯪꯒꯥꯝꯗꯤ ꯍꯧꯗꯦ ꯍꯪꯒꯥꯝ ꯄꯥꯝꯕꯤ ꯑꯃꯅꯤ ꯍꯧꯔꯝ ꯄꯥꯝꯕꯤ ꯑꯃꯅꯤ ꯈꯛ ꯍꯧꯔꯝꯕꯗꯨꯁꯨ ꯆꯥꯈꯔꯦ ꯆꯔꯥ ꯑꯃ ꯃꯀꯥꯗꯣ ꯑꯗꯣ ꯍꯧꯖꯤꯛꯇꯤ ꯍꯧꯗꯦ ꯍꯪꯒꯥꯝꯗꯨꯁꯨ ꯑꯗꯣ ꯀꯣꯕꯤꯒꯗꯤ ꯐꯨꯜꯕꯨꯗꯤ ꯀꯥꯔꯦ ꯑꯗꯣ ꯐꯖꯅ ꯇꯥꯁꯤꯟꯗꯔꯤꯕ ꯑꯗꯣ ꯍꯌꯦꯡ ꯐꯖꯅ ꯃꯄꯨꯡ ꯐꯥꯔꯀꯥꯟꯗ ꯍꯌꯦꯡ ꯅꯣꯡꯃ ꯆꯔꯥ ꯑꯃ ꯊꯤꯜꯂꯛꯀꯦ

ꯑꯈꯣꯏꯁꯨ ꯑꯁꯤ ꯂꯧꯗꯤ ꯊꯥꯗ꯭ꯔꯦ ꯍꯟꯗꯛꯇꯤ ꯂꯧ ꯎꯗ꯭ꯔꯦ ꯑꯗꯨꯅ ꯌꯨꯝꯗ ꯃꯇꯦꯛ ꯈꯤꯇꯪꯈꯛ ꯂꯩꯕꯗ ꯏꯍꯥꯡ ꯍꯥꯡꯉꯒ ꯂꯩꯕꯗꯣ ꯅꯨꯡꯉꯥꯏꯇꯦꯅ ꯀꯩꯀꯩ ꯈꯔ ꯁꯨꯝ ꯊꯥꯖꯤꯟꯕꯅꯦ ꯌꯥꯝ ꯄꯥꯛꯄꯒ ꯅꯠꯇꯦꯗ ꯂꯝ ꯃꯇꯠ ꯈꯤꯇꯪ ꯈꯛꯅꯦ ꯍꯣꯏ ꯃꯃꯥꯡꯗ ꯄꯨꯈꯤ ꯑꯝ ꯂꯩ ꯑꯗꯨꯗꯒꯤ ꯑꯗꯨꯝ ꯁꯣꯛꯑ ꯏꯁꯤꯡ ꯆꯥꯏꯊꯣꯛ ꯆꯥꯏꯁꯤꯟ ꯇꯩꯕ ꯍꯣꯏ ꯑꯗꯨ ꯏꯆꯦ ꯍꯌꯦꯡ ꯀꯣꯕꯤꯒ ꯈꯔ ꯇꯥꯁꯤꯜꯂꯒ ꯃꯄꯨꯡ ꯐꯥꯔꯀꯥꯟꯗꯨꯗ ꯍꯋꯥꯏ ꯒꯥꯡ ꯂꯣꯏ ꯄꯥꯟ ꯍꯧꯔꯦ ꯑꯗꯣ ꯈꯔ ꯃꯄꯨꯡ ꯐꯥꯔꯀꯥꯟꯗ ꯍꯌꯦꯡ ꯑꯗꯨꯝ ꯅꯣꯡꯃ ꯆꯔꯥ ꯑꯃ ꯊꯤꯜꯂꯛꯀꯦ ꯉꯁꯤꯗꯤ ꯑꯩꯁꯨ ꯏꯟꯁꯥꯡꯗꯣ ꯍꯥꯎꯋꯦꯅ ꯍꯥꯏꯒꯦꯅ ꯐꯣꯟ ꯇꯧꯔꯛꯄꯅꯦ ꯑꯗꯨꯗꯤ ꯊꯝꯃꯒꯦ ꯏꯆꯦ